ꯍꯣꯏ ꯃꯍꯩꯔꯣꯏꯁꯤꯡꯅ ꯐꯪꯕ ꯏꯁꯀꯣꯂꯥꯔꯁꯤꯞꯁꯤꯡ ꯂꯩ ꯑꯦꯝ ꯑꯣ ꯕꯤ ꯁꯤ ꯃꯥꯏꯅꯣꯔꯤꯇꯤ ꯑꯣꯏꯕ ꯏꯁꯇꯨꯗꯦꯟꯁꯤꯡꯗ ꯄꯤꯕ ꯏꯁꯀꯣꯂꯥꯔꯁꯤꯞ ꯑꯃꯅꯤ ꯃꯁꯤ ꯏꯁꯀꯣꯂꯥꯔꯁꯤꯞꯁꯤꯅ ꯁꯥꯠꯇ꯭ꯔꯁꯤꯡꯗ ꯀꯥꯟꯅꯕ ꯐꯪꯍꯜꯂꯤ ꯑꯣ ꯕꯤ ꯁꯤ ꯍꯥꯏꯕ ꯏꯁꯀꯣꯂꯔꯁꯤꯞ ꯑꯁꯤ ꯃꯅꯤꯄꯨꯔꯒꯤ ꯑꯣꯏꯕ ꯕꯦꯛꯋꯥꯔꯠ ꯀ꯭ꯂꯥꯁꯦꯁꯁꯤꯡꯗ ꯄꯤꯕ ꯏꯁꯀꯣꯂꯥꯔꯁꯤꯞ ꯑꯃꯅꯤ ꯑꯦꯁ ꯇꯤ ꯁꯦꯗꯨꯜ ꯇ꯭ꯔꯥꯏꯞꯀꯤ ꯃꯤ ꯈꯛꯇꯅ ꯄꯤꯕ ꯏꯁꯀꯣꯂꯥꯔꯁꯤꯞꯅꯤ ꯌꯨ ꯖꯤ ꯁꯤ ꯏꯁꯥꯜ ꯎꯗꯦ ꯏꯁꯀꯣꯂꯥꯔꯁꯤꯞ ꯍꯥꯏꯔꯤꯕ ꯏꯁꯀꯣꯂꯥꯔꯁꯤꯞ ꯑꯁꯤ ꯍꯥꯏꯌꯔ ꯏꯗꯨꯀꯦꯁꯟ ꯇꯝꯕꯗ ꯌꯥꯝꯅ ꯆꯥꯎꯅ ꯃꯇꯦꯡ ꯑꯣꯏ ꯑꯃꯨꯛꯀ ꯅꯨꯄꯤ ꯃꯍꯩꯔꯣꯏꯁꯤꯡꯗ ꯄꯤꯕ ꯏꯁꯀꯤꯝꯁꯨ ꯂꯩ ꯏꯁꯀꯤꯝ ꯐꯣꯔ ꯐꯤꯃꯦꯜ ꯏꯁꯇꯨꯗꯦꯟ ꯕꯦꯇꯤ ꯄꯆꯥꯎ ꯕꯦꯇꯤ ꯄꯇꯥꯋꯣ ꯚꯥꯔꯠꯀꯤ ꯄ꯭ꯔꯥꯏꯝ ꯃꯤꯅꯤꯁꯇꯔꯅ ꯄꯤꯕ ꯁꯥꯠꯇ꯭ꯔꯁꯤꯡꯒꯤ ꯏꯁꯀꯣꯂꯥꯔꯁꯤꯞ ꯑꯃꯅꯤ ꯃꯁꯤꯅ ꯅꯨꯄꯤꯁꯤꯡꯗ ꯂꯥꯏꯔꯤꯛ ꯇꯝꯕꯗ ꯃꯇꯦꯡ ꯑꯣꯏ ꯁꯨꯒꯟꯅꯤꯌꯥ ꯁꯃꯤꯠꯇ꯭ꯔꯤ ꯌꯣꯖꯅꯥ ꯃꯁꯤꯕꯨ ꯃꯁꯤꯁꯨ ꯁꯥꯠꯇ꯭ꯔꯤ ꯁꯥꯠꯇ꯭ꯔꯤꯗ ꯄꯤꯕ ꯏꯁꯀꯣꯂꯥꯔꯁꯤꯞ ꯑꯃꯅꯤ ꯄꯥꯂꯤꯀꯥ ꯁꯃꯤꯇ꯭ꯔꯤ ꯌꯣꯖꯅꯥ ꯁꯣꯁꯦꯜ ꯑꯦꯟ ꯋꯦꯜꯐꯤꯌꯥꯔꯅ ꯑꯉꯥꯡ ꯅꯨꯄꯤ ꯃꯆꯥꯁꯤꯡꯕꯨ ꯂꯥꯏꯔꯤꯛ ꯇꯝꯕꯗ ꯍꯦꯟꯅ ꯈꯨꯗꯣꯡ ꯆꯥꯕ ꯆꯥꯅꯤꯡꯉꯥꯏꯒꯤꯗꯃꯛꯇ ꯄꯤꯕ ꯏꯁꯀꯤꯝ ꯑꯃꯅꯤ